ꯍꯜꯂꯣ ꯑꯥ ꯍꯥꯏꯕꯤꯌꯨ ꯍꯥꯏꯕꯤꯌꯨ ꯑꯥ ꯑꯗꯨ ꯑꯩꯈꯣꯏ ꯍꯣꯏ ꯑꯩ ꯏꯁꯥ ꯌꯥꯎꯅ ꯑꯩꯈꯣꯏꯒꯤ ꯒꯣꯕꯔꯅꯤꯡ ꯕꯣꯗꯤ ꯀꯝꯃꯤꯇꯤꯁꯤꯡ ꯑꯃꯨꯛꯇꯪ ꯐꯝꯃꯤꯟꯅꯕ ꯗꯔꯀꯥꯔ ꯑꯣꯏ ꯑꯗꯨꯒ ꯋꯥꯔꯤꯁꯤ ꯆꯨꯝꯃꯤ ꯑꯩꯈꯣꯏꯁꯨ ꯈꯪꯏ ꯍꯧꯖꯤꯛꯀꯤ ꯐꯥꯏꯅꯥꯟꯁꯤꯌꯦꯜ ꯄ꯭ꯔꯣꯕ꯭ꯂꯦꯝ ꯌꯥꯝꯅ ꯂꯩꯔꯦ ꯍꯥꯏꯕꯁꯤ ꯑꯩꯈꯣꯏꯁꯨ ꯈꯪꯖꯩ ꯑꯗꯨꯅ ꯑꯣꯖꯥꯒꯤ ꯈꯨꯗꯣꯡꯆꯥꯕꯗꯨ ꯍꯣꯏ ꯃꯇꯝ ꯃꯇꯝꯒꯤ ꯑꯣꯏꯅ ꯌꯦꯡꯗꯕ ꯌꯥꯗꯦ ꯁꯣꯏꯗꯅ ꯌꯦꯡꯒꯦ ꯍꯥꯏꯅ ꯈꯜꯂꯤ ꯑꯣꯖꯥ ꯑꯥ ꯌꯥꯝ ꯐꯩ ꯊꯥꯒꯠꯆꯔꯤ ꯑꯣꯖꯥꯕꯨ ꯑꯗꯣ ꯑꯩꯈꯣꯏ ꯒꯣꯕꯔꯅꯤꯡ ꯕꯣꯗꯤꯒꯤ ꯁꯦꯀ꯭ꯔꯦꯇꯔꯤ ꯄ꯭ꯔꯁꯤꯗꯦꯟ ꯑꯗꯨꯒ ꯀꯃꯤꯇꯤꯁꯤꯡ ꯑꯩ ꯏꯁꯥ ꯌꯥꯎꯅ ꯇꯧꯔꯒ ꯑꯣꯖꯥꯒꯤꯗꯣ ꯑꯊꯨꯕ ꯃꯇꯝꯗ ꯋꯥꯔꯦꯞ ꯑꯃ ꯂꯧꯅꯅꯕ ꯑꯩꯈꯣꯏ ꯁꯣꯏꯗꯅ ꯁꯤꯟꯖꯔꯛꯑꯒꯦ ꯑꯣꯖꯥ ꯊꯦꯡꯌꯨ ꯊꯦꯡꯌꯨ